ꯍꯜꯂꯣ ꯀꯣꯜ ꯇꯧꯕꯤꯔꯛꯂꯤꯁꯤꯕꯨ ꯀꯅꯥ ꯑꯣꯏꯕꯤꯔꯒꯦ ꯑꯧ ꯃꯥꯅꯦ ꯀꯔꯤ ꯂꯩꯔꯒꯦ ꯑꯗꯣꯝ ꯀꯔꯤ ꯀꯔꯤ ꯄꯥꯝꯕꯤꯒꯦ ꯍꯥꯏꯕꯗꯨ ꯍꯥꯏꯕꯤꯔꯛꯑꯣꯅꯦ ꯐꯪꯒꯅꯤ ꯑꯗꯨꯝ ꯐꯛ ꯑꯣꯏꯒꯦꯔꯥ ꯑꯇꯣꯞꯄ ꯂꯩ ꯑꯣꯏꯒꯦꯔꯥ ꯀꯌꯥ ꯃꯈꯜ ꯁꯨꯅ ꯑꯗꯨꯝ ꯑꯄꯥꯝꯕ ꯄꯣꯠꯁꯛ ꯁꯨꯅ ꯑꯗꯨꯝ ꯐꯪꯕꯤꯒꯅꯤ ꯑꯗꯨꯝ ꯀꯤꯂꯣꯃꯤꯇꯔꯁꯤ ꯁꯤꯛꯁꯇꯤ ꯀꯤꯂꯣꯃꯤꯇꯔꯃꯨꯛ ꯂꯥꯞꯅ ꯂꯩꯌꯦ ꯑꯗꯨꯗꯤ ꯑꯩꯈꯣꯏ ꯑꯗꯨꯝ ꯑꯌꯨꯛ ꯄꯨꯡ ꯅꯤꯄꯥꯜ ꯃꯈꯥꯏ ꯁꯤꯗꯒꯤ ꯍꯥꯡꯕꯗꯨꯅ ꯄꯨꯡ ꯃꯔꯤ ꯐꯥꯎ ꯑꯗꯨꯝ ꯍꯥꯡꯖꯩ ꯂꯥꯛꯄꯤꯌꯨ ꯃꯃꯜꯁꯤ ꯑꯗꯨꯝ ꯍꯣꯏ ꯄꯨꯟꯅ ꯂꯧꯔꯒꯅ ꯍꯦꯛ ꯈꯔ ꯇꯥꯕ ꯑꯗꯨꯝ ꯄꯤꯁ ꯑꯃꯗ ꯐꯥꯏꯕ ꯍꯟꯗ꯭ꯔꯦꯗ ꯀꯨꯝꯕ ꯆꯤꯡꯉꯦ ꯑꯗꯨ ꯑꯗꯣ ꯄꯨꯟꯅ ꯂꯧꯔꯒꯗꯤ ꯑꯗꯨꯝ ꯈꯔ ꯇꯥꯅꯤꯗ ꯍꯣꯝ ꯍꯣꯝ ꯗꯤꯂꯤꯕꯔꯤꯁꯤ ꯌꯥꯝꯅ ꯂꯥꯞꯄ ꯃꯐꯝꯕꯨꯗꯤ ꯑꯗꯨꯝ ꯇꯧꯖꯗ꯭ꯔꯦ ꯑꯗꯣ ꯈꯔ ꯅꯛꯄ ꯑꯗꯨꯝ ꯇꯦꯟ ꯇꯨ ꯇ꯭ꯋꯦꯟꯇꯤ ꯀꯤꯂꯣꯃꯤꯇꯔꯒꯤ

ꯑꯇꯣꯞ ꯂꯝꯗꯩꯗꯤ ꯊꯣꯛꯗꯣꯛꯅ ꯌꯥꯎꯗ꯭ꯔꯦ ꯑꯗꯨ ꯃꯅꯤꯄꯨꯔꯒꯤ ꯄꯣꯠꯊꯣꯛꯁꯤꯡ ꯍꯥꯏꯕꯁꯦ ꯀꯧꯅꯥꯁꯦ ꯑꯗꯨꯝ ꯑꯥ ꯀꯧꯅꯥ ꯈꯛꯇ ꯊꯥꯕ ꯂꯃꯁꯨ ꯑꯗꯒꯤ ꯂꯩꯖꯩ ꯑꯗꯨꯗꯒꯤ ꯑꯩꯈꯣꯏꯅ ꯂꯧꯖꯔꯒ ꯑꯗꯨꯝ ꯁꯥꯖꯕꯅꯤ ꯃꯅꯤꯄꯨꯔꯒꯤ ꯄꯣꯠꯊꯣꯛ ꯉꯥꯛꯇꯅꯤꯗ ꯍꯣꯏ ꯌꯥꯏ ꯑꯗꯨꯝ ꯑꯗꯨꯝ ꯖꯤ ꯄꯦꯒꯨꯝꯕ ꯐꯣꯟ ꯄꯦꯒꯨꯝꯕ ꯁꯤꯗ ꯑꯗꯨꯝ ꯀꯥꯞꯁꯤꯜꯂꯁꯨ ꯌꯥꯔꯦ ꯀꯦꯁ ꯑꯣꯏꯅ ꯑꯗꯨꯝ ꯄꯤꯔꯁꯨ ꯌꯥꯔꯦ ꯍꯣꯏ ꯍꯣꯏ ꯐꯔꯦ ꯐꯔꯦ ꯂꯥꯛꯄꯤꯔꯣ